ꯑꯩꯅ ꯊꯣꯡꯕ ꯊꯥꯛꯄ ꯍꯧꯗ꯭ꯔꯤꯉꯩꯒꯤ ꯃꯃꯥꯡꯗ ꯁꯤꯡꯗ ꯊꯣꯡꯗꯣꯏꯅꯦ ꯁꯤꯡ ꯍꯥꯟꯅ ꯇꯌꯥꯔꯤꯗ ꯊꯝꯃꯦ ꯑꯗꯨꯒ ꯆꯦꯡ ꯆꯥꯛ ꯏꯁꯤꯡ ꯑꯗꯒꯤ ꯀꯣꯕꯤ ꯊꯣꯡꯗꯣꯏꯅꯦ ꯊꯨꯝ ꯃꯣꯔꯣꯛ ꯃꯆꯨ ꯃꯔꯥꯡ ꯅꯆꯤꯡꯕ ꯊꯝꯃꯕ ꯇꯌꯥꯔꯤꯗ ꯇꯧꯋꯦ